ꯑꯩꯅ ꯀꯔꯤꯒꯨꯝꯕ ꯃꯐꯝ ꯑꯃꯗ ꯆꯠꯄ ꯉꯝꯂꯕꯗꯤ ꯃꯩꯗ꯭ꯔ ꯄ꯭ꯔꯗꯦꯁꯀꯤ ꯏꯟꯗꯣꯔ ꯍꯥꯏꯔꯤꯕ ꯃꯐꯝ ꯑꯗꯨꯗ ꯆꯠꯀꯅꯤ ꯃꯔꯝꯗꯤ ꯏꯟꯗꯣꯔ ꯍꯥꯏꯔꯤꯕ ꯁꯤꯇꯤ ꯑꯁꯤ ꯑꯩꯈꯣꯏꯒꯤ ꯚꯥꯔꯠꯀꯤ ꯑꯣꯏꯅ ꯂꯨ ꯅꯥꯟꯕ ꯇꯥꯟꯅꯕ ꯃꯇꯝꯗ ꯇꯨ ꯊꯥꯎꯖꯟ ꯑꯥꯏꯇꯤꯟꯒꯤ ꯗꯒꯤ ꯍꯧꯔꯒ ꯍꯧꯖꯤꯛ ꯐꯥꯎꯕꯗ ꯃꯥꯅ ꯀ꯭ꯂꯤꯟꯅꯦꯁ ꯁꯤꯇꯤ ꯇꯥꯗꯨꯅ ꯍꯧꯖꯤꯛ ꯐꯥꯎꯕ ꯂꯥꯛꯏ ꯃꯔꯝ ꯑꯗꯨꯅ ꯃꯐꯝ ꯑꯗꯨ ꯀꯔꯃꯥꯏꯅ ꯇꯧꯔꯒ ꯂꯨꯔꯤꯕꯅꯣ ꯀꯔꯃꯥꯏꯅ ꯇꯧꯔꯒ ꯁꯤꯖꯤꯟꯅꯔꯤꯕꯅꯣ ꯍꯥꯏꯕꯒꯤ ꯃꯣꯏꯒꯤ ꯂꯩꯔꯤꯕ ꯃ꯭ꯌꯨꯅꯤꯁꯤꯄꯥꯜ ꯀꯥꯎꯟꯁꯤꯜ ꯑꯗꯨꯅ ꯇꯧꯔꯤꯕ ꯊꯕꯛ ꯊꯧꯔꯝꯁꯤꯡ ꯑꯗꯨ ꯑꯩꯈꯣꯏꯒꯤ ꯃꯅꯤꯄꯨꯔ ꯁꯤꯗꯁꯨ ꯀꯛꯆꯤꯡꯁꯤꯗꯁꯨ ꯀꯔꯃꯥꯏꯅ ꯇꯧꯔꯒ ꯂꯨꯕ ꯅꯥꯟꯒꯅꯤ ꯍꯥꯏꯕꯒꯤ ꯃꯇꯥꯡꯗꯨꯗ ꯈꯪꯅꯤꯡꯕꯩꯗꯃꯛꯇ ꯑꯩ ꯃꯐꯝ ꯑꯗꯨꯗ ꯆꯠꯀꯅꯤ